ꯑꯦꯕꯔꯇꯥꯏꯖꯃꯦꯟ ꯇꯧꯕ ꯑꯁꯤꯗ ꯂꯝꯗꯝ ꯑꯁꯤꯗ ꯂꯩꯔꯤꯕ ꯁꯦꯂꯦꯕ꯭ꯔꯤꯇꯤꯁꯤꯡ ꯁꯤꯅ ꯇꯧꯕ ꯁꯤꯅ ꯌꯥꯝꯅ ꯀꯥ ꯍꯦꯟꯅ ꯃꯥꯒꯤ ꯂꯩꯖꯔꯤꯕ ꯐꯦꯟꯁꯤꯡ ꯑꯁꯤ ꯂꯩꯕꯅ ꯀꯥ ꯍꯦꯟꯅ ꯄꯥꯝꯅꯕ ꯑꯣꯏꯍꯜꯂꯤ ꯍꯥꯏꯕꯗꯤ ꯈꯨꯗꯝ ꯑꯣꯏꯅ ꯍꯥꯏꯔꯕꯗ ꯂꯤꯛꯂꯥꯒꯤ ꯑꯣꯏꯅ ꯕꯂꯥ ꯕꯂꯥ ꯑꯁꯤꯅ ꯇꯧꯕꯗ ꯂꯝꯗꯝ ꯑꯁꯤꯗ ꯀꯥ ꯍꯦꯟꯅ ꯃꯥꯕꯨ ꯄꯥꯝꯖꯕ ꯀꯩꯅꯣ ꯀꯌꯥꯁꯤꯡꯅ ꯄꯥꯝꯖꯕ ꯃꯌꯥꯝ ꯑꯁꯤꯅ ꯐꯦꯟꯁꯤꯡꯁꯤꯅ ꯃꯥꯅ ꯁꯣ ꯇꯧꯔꯤꯕ ꯄꯣꯊꯣꯛ ꯑꯁꯤ ꯌꯥꯝꯅ ꯀꯥ ꯍꯦꯟꯅ ꯄꯥꯝꯅꯅꯕꯒꯤ ꯃꯁꯛ ꯑꯗꯨ ꯑꯣꯏꯍꯜꯂꯛꯏ